ꯑꯩꯁꯦ ꯈ꯭ꯔꯤꯁꯇꯦꯟ ꯂꯥꯏꯅꯤꯡ ꯆꯠꯄꯤꯅꯤ ꯑꯗꯨꯅ ꯑꯩꯒꯤ ꯑꯩꯅ ꯆꯠꯆꯔꯤꯕ ꯂꯥꯏꯅꯤꯡ ꯑꯁꯤꯗ ꯏꯁꯩ ꯃꯌꯥꯝ ꯑꯃ ꯂꯩ ꯏꯁꯩꯁꯤꯡ ꯑꯁꯤꯗ ꯑꯩꯒꯤ ꯑꯄꯥꯝꯕꯁꯨ ꯂꯩꯖꯩ ꯑꯩꯒꯤ ꯑꯄꯥꯝꯕ ꯏꯁꯩ ꯍꯥꯏꯕꯇꯔꯗꯤ ꯏꯁꯣꯔꯕꯨ ꯊꯥꯒꯠꯄꯒꯤ ꯏꯁꯩꯁꯦ ꯑꯩ ꯌꯥꯝꯅ ꯄꯥꯝꯖꯩ ꯃꯔꯝꯗꯤ ꯇꯥꯏꯕꯪꯄꯥꯟ ꯑꯁꯤꯗ ꯄꯣꯛꯂꯤꯕ ꯑꯩꯈꯣꯏꯁꯦ ꯅꯣꯡ ꯅꯠꯇꯔꯒ ꯅꯣꯡꯃ ꯁꯤꯈꯤꯒꯗꯕ ꯉꯥꯛꯇꯅꯤ ꯑꯗꯨꯅ ꯍꯤꯡꯂꯤꯉꯩ ꯃꯇꯝ ꯑꯁꯤꯗ ꯉꯥꯏꯍꯥꯛꯇꯪ ꯑꯣꯏꯔꯕꯁꯨ ꯏꯁꯣꯔꯕꯨ ꯌꯥꯝꯅ ꯊꯥꯒꯠꯀꯗꯕꯅꯦ ꯑꯩꯈꯣꯏꯁꯦ ꯏꯁꯣꯔꯅ ꯉꯥꯁꯤ ꯑꯩꯈꯣꯏꯁꯦ ꯁꯦꯝꯕꯤꯔꯝꯗ꯭ꯔꯒꯗꯤ ꯑꯩꯈꯣꯏ ꯉꯁꯤ ꯍꯤꯡꯕ ꯐꯪꯉꯣꯏꯗꯧꯔꯤꯕꯅꯤ ꯑꯗꯨꯗꯨꯅ ꯑꯩ ꯏꯁꯣꯔꯒꯤ ꯏꯁꯣꯔꯕꯨ ꯊꯥꯒꯠꯄꯒꯤ ꯏꯁꯩ ꯑꯁꯦ ꯌꯥꯝꯅ ꯄꯥꯝꯖꯩ ꯑꯃꯁꯨꯡ ꯑꯩ ꯌꯥꯝꯅ ꯄꯥꯝꯖꯅꯁꯨ ꯁꯛꯆꯩ ꯑꯗꯨꯒ ꯀꯔꯤꯒꯤꯗꯃꯛꯇ ꯄꯥꯝꯂꯤꯕꯅꯣ ꯍꯥꯏꯔꯗꯤ ꯏꯁꯣꯔꯅ ꯑꯩꯕꯨ ꯁꯦꯝꯕꯤꯕꯅꯤꯅ ꯑꯩ ꯏꯁꯣꯔꯕꯨ ꯊꯥꯒꯠꯇꯕ ꯉꯝꯗꯦ ꯑꯩꯒꯤ ꯏꯃꯨꯡ ꯃꯅꯨꯡꯕꯨ ꯉꯁꯤ ꯐꯥꯎꯕ ꯑꯅꯥ ꯑꯌꯦꯛ ꯂꯩꯍꯟꯗꯦ ꯑꯩꯕꯨꯁꯨ ꯑꯅꯥ ꯑꯌꯦꯛ ꯑꯁꯤ ꯑꯅꯥꯗꯒꯤ ꯀꯟꯕꯤꯔꯤ ꯏꯁꯣꯔꯅ ꯑꯗꯨꯅ ꯑꯩ ꯏꯁꯣꯔꯕꯨ ꯌꯥꯝꯅ ꯊꯥꯒꯠ ꯄꯒꯤ ꯏꯁꯣꯔꯕꯨ ꯊꯥꯒꯠꯄꯒꯤ ꯋꯥꯍꯩꯅ ꯐꯣꯡꯗꯣꯛꯄꯁꯦ ꯄꯦꯟꯗꯗꯅ ꯏꯁꯩ ꯑꯣꯏꯅ ꯁꯛꯆꯔꯤꯕꯅꯤ